ꯑꯩꯁꯦ ꯗꯦꯜꯍꯤꯗ ꯆꯠꯀꯗꯧꯕꯅꯤ ꯂꯥꯛꯂꯤꯕ ꯇꯥꯡ ꯃꯉꯥꯗ ꯆꯥꯟꯗꯦꯜꯗꯒꯤ ꯇꯤꯀꯦꯠꯁꯦ ꯂꯨꯄꯥ ꯀꯌꯥ ꯄꯤꯕꯅꯣ ꯈꯪꯗꯦ ꯑꯗꯨꯒ ꯁꯤꯠ ꯑꯍꯥꯡꯕ ꯂꯩꯕ꯭ꯔ ꯍꯥꯏꯕꯁꯨ ꯈꯪꯗꯦ ꯃꯔꯝ ꯑꯗꯨꯅ ꯑꯩꯅ ꯑꯩꯒꯤ ꯏꯃꯥꯟꯅꯕ ꯔꯣꯃꯤꯌꯣꯗ ꯀꯣꯜ ꯇꯧꯔꯒ ꯍꯪꯏ